ꯑꯥ ꯍꯜꯂꯣ ꯍꯜꯂꯣ ꯚꯥꯏ ꯚꯥꯏ ꯑꯩ ꯅꯣꯏꯔꯣꯝꯗ ꯀꯣꯏꯔꯛꯀꯦ ꯇꯧꯕꯅꯦ ꯑꯗꯣ ꯅꯣꯏꯔꯣꯝꯗ ꯉꯁꯤ ꯀꯔꯤ ꯀꯔꯤ ꯄ꯭ꯔꯣꯒꯥꯝ ꯂꯩꯒꯦ

ꯑꯦ ꯑꯦ ꯚꯥꯏ ꯚꯥꯏ ꯉꯁꯤꯁꯨ ꯑꯗꯨꯝ ꯂꯥꯛꯀꯦꯗ ꯉꯁꯤꯁꯨ ꯀꯥꯡ ꯇꯧꯅꯤ ꯍꯥꯏꯕꯅꯤ ꯑꯦ ꯚꯥꯏ ꯂꯥꯛꯀꯅꯤ ꯑꯩꯈꯣꯏ ꯅꯣꯏ ꯑꯩ ꯅꯣꯏ ꯍꯣꯔꯦꯟ ꯒꯦꯠ ꯑꯗꯥꯏ ꯌꯧꯔ ꯀꯥꯟꯗ ꯐꯣꯟ ꯇꯧꯔꯛꯀꯦꯀꯣ ꯅꯪ ꯑꯗꯨꯝ ꯊꯣꯛꯂꯛꯑꯣ ꯚꯥꯏ ꯀꯔꯤ ꯏꯟꯖꯥꯡ ꯊꯣꯡꯉꯤꯅꯣ ꯑꯦ ꯚꯥꯏ ꯅꯣꯏ ꯗꯥꯏꯅꯣꯁꯣꯔ ꯐꯨꯠꯄ ꯑꯩꯈꯣꯏꯗꯤ ꯃꯤ ꯊꯣꯡꯕꯅꯦ ꯉꯁꯤ ꯚꯥꯏ ꯑꯩꯈꯣꯏꯒꯤ ꯉꯁꯥꯏ ꯑꯥꯗꯥꯝ ꯑꯦꯟ ꯏꯞꯇꯣ ꯂꯩꯔꯝꯗꯅ ꯇꯨꯃꯤꯟꯅ ꯐꯥꯔꯒ ꯚꯥꯏ ꯃꯣꯔꯣꯛ ꯃꯦꯠꯊꯣꯛꯈ꯭ꯔꯕꯅꯦ ꯑꯗꯨ ꯚꯥꯏ ꯑꯗꯨ ꯚꯥꯏ ꯀꯩꯅꯣꯗꯣ ꯍꯌꯦꯡꯗꯣ ꯀꯅꯥ ꯄꯨꯡ ꯀꯌꯥ ꯑꯗꯥꯏꯗ ꯂꯥꯛꯑꯣ ꯍꯥꯏꯅꯣ ꯚꯥꯏ ꯂꯥꯛꯑꯀꯥꯟꯗ ꯅꯨꯄꯤ ꯃꯌꯥꯝꯗꯨꯅ ꯑꯩ ꯎꯔ ꯑꯃꯨꯀ ꯉꯥꯎꯔꯣꯏꯗ꯭ꯔꯣ ꯚꯥꯏ ꯑꯩ ꯁꯛ ꯈꯨꯐꯖꯁꯤꯒ ꯑꯃꯨꯛ ꯑꯦ ꯚꯥꯏ ꯑꯗꯨꯒꯤ ꯅꯠꯇꯦꯗ ꯂꯝꯕꯤ ꯆꯇꯄꯗ ꯅꯪ ꯅꯣꯏ ꯂꯩꯀꯥꯏꯒꯤ ꯅꯨꯄꯤ ꯃꯌꯥꯝ ꯂꯩꯗꯅ ꯑꯩꯉꯣꯟꯗ ꯌꯥꯝ ꯉꯥꯎꯖꯕꯗꯣ ꯚꯥꯏ ꯅꯪ ꯁꯪꯗꯕꯒꯤ ꯇꯧꯕꯅꯤꯍꯦ ꯑꯩꯗꯤ ꯐꯪꯕꯅꯤꯅ ꯑꯗꯨꯝ ꯂꯩꯌꯦ

ꯁꯨꯃꯥꯏꯅ ꯇꯧꯁꯦ ꯚꯥꯏ ꯀꯥꯡꯁꯤ ꯀꯃꯥꯏꯅ ꯁꯥꯟꯅꯒꯦ ꯑꯦ ꯚꯥꯏ ꯅꯪꯅ ꯈꯪꯗꯕ ꯑꯈꯪꯕ ꯌꯥꯝ ꯁꯥꯏꯌꯦ ꯍꯩꯄꯥ ꯌꯥꯝ ꯁꯥꯏꯌꯦ ꯅꯪꯁꯦ ꯚꯥꯏ ꯑꯗꯨꯅꯅꯤꯗ ꯅꯪ ꯃꯌꯥꯝꯅ ꯑꯣꯕꯔꯁ꯭ꯃꯥꯔꯠ ꯀꯧꯔꯤꯗꯣ ꯚꯥꯏ ꯅꯪ ꯅꯍꯥꯟꯒꯤꯗꯣ ꯍꯥ ꯉꯁꯤ ꯂꯥꯛꯄꯅꯦ ꯍꯥꯏꯔꯗꯤ ꯀꯗꯥꯏꯗꯩ ꯀꯗꯥꯏꯗꯒꯤ ꯑꯩꯗꯤ ꯉꯁꯤ ꯆꯠꯄ ꯌꯥꯔꯣꯏ ꯍꯌꯦꯡ ꯑꯣꯏꯅ ꯆꯠꯀꯦ ꯍꯥꯏꯕꯅꯤꯅ ꯑꯩꯅ ꯚꯥꯏ ꯏꯃꯥꯗ ꯍꯪꯉꯦ ꯀꯗꯥꯏꯗꯩ ꯀꯗꯥꯏꯗꯩ ꯉꯁꯤ ꯆꯠꯄ ꯌꯥꯕ ꯅꯠꯇꯦꯅ ꯑꯩꯅ ꯍꯥꯏꯕꯅꯦ ꯉꯁꯤ

ꯑꯦ ꯅꯨꯄꯤꯅ ꯇꯥꯟꯅꯕꯩ ꯋꯥ ꯅꯠꯇꯦꯅꯦ ꯑꯁꯦꯡꯕꯩ ꯇꯥꯟꯅꯕꯩꯅꯤꯅꯦ ꯎꯝ ꯑꯗꯨ ꯚꯥꯏ ꯀꯥꯡ ꯁꯥꯟꯅꯕꯗꯣ ꯑꯗꯨ ꯅꯨꯄꯤꯗꯣ ꯂꯥꯛꯀꯅꯤ ꯍꯥꯏꯕ꯭ꯔꯣ

ꯎꯝ

ꯑꯦ ꯑꯩꯅꯁꯨ ꯍꯥꯏꯕꯅꯦ ꯃꯣꯏ ꯑꯗꯨꯝꯅ ꯍꯥꯏꯔꯛꯂꯁꯨ ꯀꯩꯁꯨ ꯇꯧꯔꯣꯏ ꯗꯥ ꯖꯣꯟꯒꯤ ꯋꯤ ꯍꯥꯏ ꯌꯥꯗ꯭ꯔꯣ ꯚꯥꯏ ꯚꯥꯏ ꯅꯪꯒꯤ ꯋꯥꯔꯤꯗꯣ ꯇꯥꯕꯗ ꯑꯩ ꯀꯞꯄꯅꯦ ꯑꯗꯨꯁꯦ ꯕꯥꯏ ꯊꯝꯃꯒꯦꯁꯦ ꯑꯗꯨ ꯑꯩꯈꯣꯏ ꯃꯥꯅꯁꯨ ꯆꯥꯛ ꯆꯥꯅꯕ ꯀꯧꯔꯛꯑꯦ ꯍꯌꯦꯡ ꯊꯦꯡꯅꯔꯁꯦ ꯑꯗꯨꯗꯤ

ꯑꯩꯁꯨ ꯊꯝꯃꯦ ꯊꯝꯃꯦ